ꯑꯩꯈꯣꯏꯅ ꯐꯤ ꯁꯥꯕ ꯃꯇꯝꯗ ꯆꯪꯏꯁꯤ ꯀꯣꯟ ꯐꯤ ꯁꯥꯒꯦ ꯍꯥꯏꯔꯒꯗꯤ ꯀꯣꯟ ꯆꯪꯉꯦ ꯂꯪ ꯆꯪꯉꯦ ꯑꯗꯒꯤ ꯐꯨꯔꯤꯠ ꯐꯤꯔꯣꯟ ꯇꯧꯒꯦ ꯍꯥꯏꯇꯒꯅ ꯃꯦꯆꯤꯟ ꯆꯪꯉꯦ ꯑꯗꯒꯤ ꯑꯩꯈꯣꯏꯅ ꯀꯔꯤꯒꯨꯝꯕ ꯐꯤꯔꯣꯟꯗꯨꯒꯤ ꯃꯇꯨꯡ ꯏꯟꯅ ꯗꯤꯖꯥꯏꯟ ꯈꯔ ꯍꯥꯞꯀꯦ ꯍꯥꯏꯔꯒꯅ ꯏꯝꯕꯣꯏꯗꯔꯤ ꯃꯦꯆꯤꯟ ꯂꯣꯟꯕ ꯇꯥꯏꯕ ꯀꯩꯗꯧꯕ ꯇꯧꯕꯒꯤ ꯑꯗꯨ ꯑꯃ ꯆꯪꯉꯦ ꯑꯗꯨꯒ ꯀꯣꯟ ꯁꯥꯔꯁꯨ ꯑꯗꯒꯤ ꯃꯦꯆꯤꯟꯕꯨ ꯂꯣꯜꯂꯁꯨ ꯂꯪ ꯍꯥꯏꯕ ꯂꯪꯁꯤ ꯁꯨꯝ ꯆꯪꯕꯅꯤꯅ ꯂꯪꯁꯦ ꯃꯈꯜ ꯃꯈꯜ ꯃꯥꯒꯤ ꯇꯣꯉꯥꯟꯖꯔꯒꯁꯨ ꯂꯪꯁꯤꯗꯤ ꯀꯝꯄꯜꯁꯔꯤ ꯑꯣꯏꯅ ꯆꯪꯕꯅꯤꯅ ꯑꯩꯈꯣꯏꯅ ꯂꯪꯁꯦ ꯑꯗꯨꯝ ꯍꯞꯆꯕꯅꯤ ꯀꯣꯟ ꯁꯥꯕ ꯃꯇꯝꯗ ꯑꯩꯈꯣꯏ ꯑꯗꯨꯝ ꯂꯪꯁꯤꯒꯤ ꯑꯐ ꯐꯠꯇ ꯈꯟꯗꯣꯛꯑꯒ ꯃꯃꯟ ꯀꯩ ꯀꯩꯗꯤ ꯑꯗꯨꯝ ꯈꯦꯅꯕ ꯈꯔꯗꯤ ꯂꯩ ꯑꯗꯨꯕꯨ ꯑꯩꯈꯣꯏꯅ ꯍꯧꯖꯤꯛ ꯀꯣꯟ ꯁꯥꯕꯁꯤꯗ ꯐꯤ ꯂꯣꯟꯕ ꯀꯩꯗꯧꯕ ꯐꯤꯔꯣꯟ ꯂꯣꯟꯕ ꯀꯩꯗꯧꯕ ꯇꯧꯔꯛꯄꯁꯤꯗ ꯑꯗꯨꯝ ꯑꯩꯈꯣꯏꯒꯤ ꯏꯃꯨꯡ ꯃꯅꯨꯡꯒꯤ ꯑꯣꯏꯕ ꯁꯨꯝ ꯑꯋꯥꯠ ꯑꯄꯥ ꯈꯖꯤꯛꯇꯁꯨ ꯃꯦꯟꯈꯠꯄ ꯉꯝꯃꯤ ꯑꯗꯨꯅ ꯑꯗꯨꯝ ꯐꯩ ꯍꯥꯏꯅ ꯈꯜꯂꯤ ꯑꯗꯨꯒ ꯃꯦꯆꯤꯟꯒꯨꯝꯕ ꯇꯥꯏꯕꯁꯤꯁꯨ ꯐꯨꯔꯤꯠ ꯐꯤꯔꯣꯟ ꯇꯥꯏꯕ ꯂꯣꯟꯕ ꯀꯩꯗꯧꯕ ꯇꯧꯕꯁꯤꯁꯨ ꯑꯗꯨꯝ ꯐꯩ ꯑꯗꯨꯝ ꯏꯃꯨꯡ ꯃꯅꯨꯡꯗ ꯑꯉꯥꯡ ꯅꯨꯄꯤꯒꯤ ꯈꯖꯤꯛꯇꯪ ꯑꯩꯈꯣꯏꯅ ꯃꯦꯟꯈꯠꯆꯕ ꯃꯄꯨꯡ ꯐꯥꯅ ꯃꯦꯟꯕ ꯉꯝꯗ꯭ꯔꯒꯁꯨ ꯈꯖꯤꯛꯇꯪ ꯃꯦꯟꯈꯠꯄ ꯉꯝꯖꯩ ꯑꯗꯨꯅ ꯑꯗꯨꯝ ꯂꯣꯏꯅ ꯐꯩ ꯀꯣꯟ ꯁꯥꯕ ꯀꯩꯗꯧꯕ ꯑꯗꯨꯒ ꯏꯝꯕꯣꯏꯗꯔꯤ ꯃꯦꯆꯤꯟꯁꯤꯅ ꯑꯩꯈꯣꯏꯒꯤ ꯐꯤꯔꯣꯟꯁꯦ ꯍꯧꯖꯤꯛ ꯀꯥꯟꯗꯤ ꯃꯈꯜ ꯃꯈꯜ ꯗꯤꯖꯥꯏꯟ ꯃꯌꯥꯝ ꯑꯃ ꯊꯣꯛꯄꯅꯤꯅ ꯗꯤꯖꯥꯏꯟꯁꯤꯡꯗꯣ ꯍꯥꯞꯅꯕꯒꯤꯗꯃꯛꯇꯗꯤ ꯏꯝꯕꯣꯏꯗꯔꯤ ꯃꯦꯆꯤꯟꯁꯤ ꯌꯥꯝ ꯗꯔꯀꯥꯔ ꯑꯣꯏ ꯑꯗꯒꯤ ꯀꯣꯟꯗꯁꯨ ꯑꯩꯈꯣꯏꯒꯤ ꯐꯅꯦꯛ ꯂꯣꯟꯕ ꯐꯤ ꯁꯥꯕ ꯀꯩꯗꯧꯕ ꯍꯧꯖꯤꯛꯀꯤ ꯈꯨꯠꯅ ꯁꯥꯕ ꯈꯛ ꯅꯠꯇꯅ ꯃꯦꯆꯤꯟꯒꯤꯁꯨ ꯑꯦꯂꯦꯛꯇ꯭ꯔꯤꯛꯀꯤꯁꯨ ꯃꯌꯥꯝ ꯑꯃ ꯂꯩꯅꯔꯦ ꯑꯗꯨꯒ ꯑꯗꯨꯝ ꯐꯩ ꯍꯥꯏꯇꯔꯦ ꯑꯗꯨꯅ ꯂꯪ ꯐꯕꯁꯤꯡ ꯐꯕ ꯃꯌꯥꯝ ꯈꯜꯂꯒ ꯑꯩꯈꯣꯏꯅ ꯄꯣꯊꯣꯛꯁꯦ ꯐꯅ ꯄꯨꯊꯣꯛꯄ ꯉꯝꯅꯕ ꯂꯪ ꯑꯐꯕꯅ ꯁꯤꯖꯤꯟꯅꯕꯤꯔꯒ ꯑꯩꯒꯤ ꯃꯃꯟꯗꯨ ꯈꯤꯇꯪ ꯍꯦꯟꯖꯔꯒꯁꯨ ꯇꯨꯡ ꯀꯣꯏꯅ ꯆꯠꯅꯕ ꯌꯥꯕ ꯐꯤꯔꯣꯟ ꯇꯨꯖꯕ ꯂꯣꯟꯖꯕ ꯑꯗꯒꯤ ꯁꯥꯖꯕꯗꯨꯅ ꯍꯦꯟꯅ ꯑꯩꯒꯤ ꯑꯄꯥꯝꯕ ꯑꯣꯏꯖꯩ ꯃꯃꯜ ꯈꯤꯇꯪ ꯍꯦꯟꯖꯔꯒꯁꯨ ꯑꯗꯨ ꯑꯍꯣꯡꯕ ꯂꯧꯔꯨꯔꯒ ꯂꯪ ꯃꯆꯨ ꯀꯣꯛꯊꯔꯛꯄ ꯁꯤꯗꯔꯛꯄ ꯃꯌꯥꯝ ꯑꯃ ꯂꯩꯕꯅꯤꯅ ꯂꯪꯁꯦ ꯌꯥꯝ ꯃꯔꯨ ꯑꯣꯏꯕ ꯄꯣꯠꯅꯤ ꯂꯪ ꯑꯐꯕ ꯀ꯭ꯋꯥꯂꯤꯇꯤ ꯑꯐꯕꯅ ꯁꯤꯖꯤꯟꯅꯕꯤꯔꯒ ꯁꯨꯃꯥꯏꯅ ꯇꯧꯕꯅ ꯐꯩ ꯍꯥꯏꯅ ꯑꯩꯅ ꯈꯟꯖꯩ

ꯀꯣꯟꯁꯦ ꯁꯥꯕ ꯃꯇꯝꯗ ꯑꯩꯈꯣꯏꯒꯤ ꯃꯦꯆꯤꯟꯒꯤ ꯏꯂꯦꯛꯇ꯭ꯔꯤꯛꯀꯤ ꯑꯣꯏꯔꯒꯕꯨꯗꯤ ꯁꯨꯞꯅꯇꯪꯒꯤ ꯑꯩꯅ ꯂꯪꯁꯦ ꯇꯠꯄ꯭ꯔ ꯇꯠꯇꯕ꯭ꯔ ꯑꯗꯨ ꯈꯛꯇꯪ ꯌꯦꯡꯖꯗꯣꯏꯅꯦ ꯑꯗꯨꯒ ꯑꯩ ꯏꯁꯥꯅ ꯁꯥꯕ ꯑꯣꯏꯇꯔꯒꯗꯤ ꯑꯗꯨꯝ ꯂꯣꯏꯅꯃꯛ ꯀꯩꯅꯣ ꯇꯧꯖꯔꯅꯤ ꯏꯁꯥꯅ ꯐꯝꯃꯒ ꯁꯥꯖꯗꯣꯏꯅꯤ ꯐꯝꯃꯒ ꯈꯨꯠꯅ ꯍꯨꯜꯂꯒ ꯁꯥꯖꯗꯣꯏꯅꯦ ꯃꯗꯨꯗ ꯂꯪꯆꯥꯛ ꯍꯥꯞꯄꯒꯤ ꯂꯪꯆꯥꯛ ꯇꯦꯝ ꯅꯨꯡ ꯂꯪꯆꯥꯛ ꯆꯥꯛꯄꯒꯤ ꯀꯔꯤꯒꯤ ꯃꯈꯟ ꯃꯌꯥꯝ ꯑꯃ ꯀꯣꯟꯒꯤ ꯑꯣꯏꯇꯔꯒꯗꯤ ꯃꯌꯥꯝ ꯑꯃ ꯆꯪꯈ꯭ꯔꯦ ꯏꯝꯕꯣꯏꯗꯔꯤ ꯃꯦꯆꯤꯟꯒꯤꯅ ꯃꯦꯆꯤꯟꯗꯨꯕꯨ ꯂꯩꯔꯒꯗꯤ ꯂꯪꯗꯨꯒ ꯑꯗꯨꯝ ꯇꯥꯏꯔꯒ ꯑꯩꯒꯤ ꯗꯤꯖꯥꯏꯟ ꯐꯖ ꯐꯖꯕ ꯗꯤꯖꯥꯏꯟꯁꯤꯡꯗꯨ ꯄꯨꯊꯣꯛꯄ ꯑꯗꯨꯝ ꯉꯝꯖꯒꯅꯤ ꯑꯗꯨꯒ ꯀꯣꯟꯒꯤ ꯃꯇꯥꯡꯁꯤꯗꯗꯤ ꯀꯣꯟ ꯑꯅꯤ ꯊꯣꯛꯅ ꯈꯥꯏꯗꯣꯛꯄꯅꯤꯅ ꯑꯦꯂꯦꯛꯇ꯭ꯔꯤꯛꯀꯤ ꯑꯣꯏꯔꯒꯅ ꯑꯩꯅ ꯑꯀꯣꯏꯕꯗꯨꯗ ꯆꯠꯂꯒ ꯂꯪꯁꯦ ꯄꯨꯟꯕ꯭ꯔꯥ ꯂꯪꯁꯦ ꯇꯠꯄ꯭ꯔꯥ ꯑꯗꯨ ꯈꯛꯇꯅꯤ ꯌꯦꯡꯖꯔꯒ ꯏꯁꯥ ꯀꯣꯝꯅ ꯁꯥꯖꯩ ꯑꯗꯨꯒ ꯏꯁꯥꯅ ꯁꯥꯕ ꯀꯣꯟ ꯑꯣꯏꯇꯔꯒꯗꯤ ꯏꯁꯥꯅ ꯁꯥꯖꯕ ꯑꯣꯏꯇꯔꯒꯗꯤ ꯑꯩ ꯏꯁꯥꯒꯤ ꯄꯥꯡꯒꯟ ꯐꯝꯕ ꯀꯟꯕ ꯑꯗꯨ ꯆꯪꯉꯦ ꯑꯗꯨꯅ

ꯆꯥꯎꯈꯠꯂꯛꯑꯕꯅꯤꯅ ꯍꯧꯖꯤꯛꯇꯤ ꯑꯗꯨꯝ ꯑꯦꯂꯦꯛꯇ꯭ꯔꯤꯛꯀꯤꯅ ꯑꯌꯥꯝꯕꯕꯨꯗꯤ ꯁꯤꯖꯤꯟꯅꯔꯦ ꯌꯨꯝꯊꯣꯡ ꯈꯨꯗꯤꯡꯒꯤ ꯑꯅꯝꯕꯅꯁꯨ ꯀꯣꯟꯁꯤ ꯂꯩꯅꯔꯕꯅꯤ ꯑꯗꯨꯝ ꯀꯣꯟꯒꯤ ꯀꯥꯟꯅꯕꯁꯤꯗꯤ ꯑꯁꯨꯛꯀꯤ ꯃꯇꯤꯛ ꯀꯥꯟꯅꯩ ꯌꯨꯝꯒꯤ ꯑꯋꯥꯠ ꯑꯄꯥ ꯈꯖꯤꯛꯇꯁꯨ ꯑꯩꯈꯣꯏꯅ ꯃꯦꯟꯕ ꯉꯝꯖꯩ ꯏꯁꯥꯅ ꯇꯥꯜꯂꯒ ꯏꯁꯥꯅ ꯆꯥꯖꯕꯗꯨꯅ ꯍꯦꯟꯅ ꯅꯨꯡꯉꯥꯏꯖꯕ ꯃꯤꯉꯣꯟꯗꯒꯤ ꯑꯦ ꯀꯩꯅꯣꯝꯇ ꯆꯥꯅꯤꯡꯉꯁꯨ ꯆꯥ ꯒꯤꯂꯥꯁ ꯑꯃꯇ ꯊꯛꯅꯤꯡꯉꯁꯨ ꯑꯗꯨꯒꯨꯝꯕꯒꯤ ꯂꯩꯇ꯭ꯔꯦ ꯑꯉꯥꯡꯒꯤ ꯅꯪꯅꯗꯕꯒꯤ ꯑꯋꯥꯠ ꯑꯄꯥ ꯑꯣꯏꯔꯒꯁꯨ ꯑꯗꯨꯝ ꯏꯁꯥꯅ ꯄꯨꯊꯣꯛꯑꯒ ꯇꯧꯖꯕꯗꯨꯅ ꯅꯨꯡꯉꯥꯏꯖꯩ ꯑꯗꯨꯅ ꯌꯥꯝ ꯀꯥꯟꯅꯕꯅꯤ ꯐꯤ ꯁꯥꯕ ꯐꯤ ꯁꯥꯕꯤꯌꯨ ꯐꯤ ꯁꯥꯕꯁꯤꯅ ꯌꯥꯝ ꯀꯥꯟꯅꯕꯅꯤ ꯏꯁꯥꯒꯤ ꯍꯛꯆꯥꯡ ꯁꯥꯖꯦꯜꯁꯨ ꯑꯣꯏꯖꯩ ꯑꯗꯨꯒ ꯃꯦꯆꯤꯟꯁꯤꯅ ꯑꯩꯈꯣꯏꯒꯤ ꯑꯗꯨꯝ ꯐꯤ ꯐꯅꯦꯛ ꯐꯤꯔꯣꯟ ꯇꯥꯏꯕ ꯀꯩꯗꯧꯕ ꯌꯥꯝ ꯀꯥꯟꯅꯩ ꯏꯝꯕꯣꯏꯗꯔꯤ ꯑꯣꯏꯇꯥꯔꯒꯁꯨ ꯍꯧꯖꯤꯛꯇꯤ ꯗꯤꯖꯥꯏꯟꯁꯦ ꯂꯪꯗꯒꯤ ꯀꯩꯗꯒꯤ ꯂꯩꯔꯣꯡ ꯐꯖ ꯐꯖꯕ ꯍꯥꯞꯇꯅ ꯈꯣꯠꯇꯅ ꯄꯨꯊꯣꯛꯑꯒ ꯃꯌꯥꯝ ꯃꯥꯔꯀꯦꯠ ꯇꯧꯕꯗꯁꯨ ꯅꯨꯡꯉꯥꯏꯕ ꯍꯦꯜꯂꯤ ꯑꯩꯅ ꯁꯥꯖꯔꯤꯕ ꯐꯤꯁꯦ ꯏꯆꯝ ꯆꯝꯕ ꯐꯤ ꯑꯣꯏꯍꯜꯗꯕ ꯃꯌꯥꯝꯅ ꯌꯦꯡꯛꯄꯗ ꯈꯖꯤꯛꯇꯪ ꯑꯣꯏꯔꯕꯁꯨ ꯄꯥꯝꯕ ꯑꯣꯏꯅꯕ ꯑꯗꯨꯒꯤ ꯈꯤꯇꯪ ꯍꯥꯞꯆꯤꯟꯖꯕ ꯍꯥꯏꯇꯔꯦ ꯑꯗꯨꯒꯨꯝꯕꯗꯨꯅ ꯏꯝꯕꯣꯏꯗꯔꯤ ꯃꯦꯆꯤꯟꯁꯤꯅ ꯇꯧꯖꯔꯦ

ꯌꯥꯝ ꯀꯥꯟꯅꯕꯅꯤ